ꯑꯗꯣꯝꯅ ꯍꯧꯖꯤꯛ ꯐꯥꯎꯕꯗ ꯀꯥꯡꯂꯨꯞ ꯑꯃꯒ ꯂꯣꯏꯅꯅ ꯆꯦꯟꯕ ꯅꯠꯇ꯭ꯔꯒ ꯆꯦꯟꯕꯒꯤ ꯀ꯭ꯂꯕ ꯑꯃꯗ ꯌꯥꯎꯕ ꯂꯩꯈ꯭ꯔꯕ꯭ꯔꯥ ꯃꯗꯨꯒꯤ ꯑꯦꯛꯁꯄꯤꯔꯤꯌꯦꯟꯁ ꯑꯗꯨ ꯀꯔꯝꯅ ꯑꯣꯏꯈꯤꯕꯒꯦ ꯀꯔꯤꯒꯨꯝꯕ ꯅꯠꯇ꯭ꯔꯕꯗꯤ ꯑꯗꯣꯝꯅ ꯄꯥꯝꯕ꯭ꯔꯥ ꯀꯔꯤꯒꯤꯅꯣ ꯍꯦꯞ ꯌꯨ ꯑꯦꯕꯔ ꯔꯟ ꯋꯤꯠ ꯑꯦ ꯒ꯭ꯔꯨꯞ ꯑꯣꯔ ꯖꯣꯏꯟ ꯑꯦ ꯔꯟꯅꯤꯡ ꯀ꯭ꯂꯕ ꯋꯥꯠ ꯋꯥꯖ ꯗꯦꯠ ꯑꯦꯛꯁꯄꯤꯔꯤꯌꯦꯟꯁ ꯂꯥꯏꯛ ꯏꯐ ꯅꯣꯠ ꯋꯨꯠ ꯌꯨ ꯂꯥꯏꯛ ꯇꯨ ꯋꯥꯏ ꯇꯨ ꯊꯥꯎꯖꯟ ꯇ꯭ꯋꯦꯜꯞ ꯑꯗꯨꯋꯥꯏꯗ ꯁ꯭ꯀꯨꯜꯒꯤ ꯑꯣꯏꯅ ꯏꯁꯄꯣꯔꯠ ꯄꯥꯡꯊꯣꯛꯈꯤ ꯃꯗꯨꯗ ꯑꯩꯈꯣꯏ ꯁ꯭ꯀꯨꯜꯒꯤ ꯑꯣꯏꯅ ꯍꯥꯏ ꯁ꯭ꯀꯨꯜꯒꯤ ꯑꯣꯏꯅ ꯑꯩꯈꯣꯏ ꯀ꯭ꯂꯥꯁ ꯀ꯭ꯂꯥꯁ ꯑꯦꯕ꯭ꯔꯤ ꯀ꯭ꯂꯥꯁ ꯁꯚꯦꯟ ꯇꯨ ꯇꯦꯟ ꯐꯥꯎꯕꯁꯤꯗ ꯑꯩꯈꯣꯏ ꯅꯨꯄꯥꯁꯤꯡꯒꯤ ꯕꯣꯏꯁꯀꯤ ꯑꯣꯏꯅ ꯃꯌꯥꯝ ꯑꯃ ꯑꯦꯇꯦꯟ ꯇꯧꯈꯤ ꯑꯁꯤꯒꯤ ꯔꯟꯅꯤꯡꯒꯤ ꯑꯁꯤꯗ ꯑꯩꯈꯣꯏ ꯀꯛꯆꯤꯡ ꯁꯣꯔꯥ ꯁꯨꯃꯥꯏꯅ ꯆꯦꯜꯂꯤ ꯀꯛꯆꯤꯡꯗꯒꯤ ꯁꯣꯔꯥ ꯍꯥꯟꯅ ꯆꯦꯜꯂꯤ ꯃꯁꯤ ꯑꯩꯈꯣꯏ ꯃꯤꯑꯣꯏ ꯐꯥꯏꯕ ꯍꯟꯗ꯭ꯔꯦꯠ ꯁꯤꯛꯁ ꯍꯟꯗ꯭ꯔꯦꯠ ꯑꯗꯨꯃꯥꯏꯅ ꯑꯣꯏꯈꯤ ꯃꯁꯤ ꯆꯦꯟꯕ ꯍꯧꯕꯗ ꯑꯩꯈꯣꯏꯒꯤ ꯑꯦꯝꯕꯨꯂꯦꯟꯁ ꯑꯃꯗꯤ ꯔꯤꯐ꯭ꯔꯤ ꯃꯌꯥꯝꯁꯨ ꯌꯥꯎꯈꯤ ꯃꯁꯤꯗ ꯆꯦꯜꯂꯛꯄ ꯆꯦꯟꯕ ꯍꯧꯕꯗ ꯃꯣꯏꯒꯤ ꯀ꯭ꯂꯥꯁꯃꯦꯠ ꯑꯃꯗꯤ ꯁꯦꯅꯤꯌꯔ ꯖꯨꯅꯤꯌꯔ ꯄꯨꯂꯞ ꯌꯥꯎꯃꯤꯟꯅꯈꯤ ꯁꯤꯗ ꯑꯩꯈꯣꯏꯅ ꯆꯦꯜꯂꯛꯄꯗ ꯃꯤ ꯃꯌꯥꯝ ꯑꯃꯁꯨ ꯃꯤꯅꯤꯠ ꯃꯉꯥ ꯇꯔꯥ ꯆꯦꯟꯕꯒ ꯑꯗꯨꯝ ꯋꯥꯟꯊꯕ ꯑꯃꯗꯤ ꯄꯣꯊꯥꯈꯤꯕꯁꯨ ꯃꯌꯥꯝ ꯑꯃ ꯌꯥꯎꯈꯤ ꯑꯗꯨꯗꯒꯤ ꯑꯩꯈꯣꯏ ꯆꯦꯜꯂꯛꯏ ꯑꯩꯈꯣꯏ ꯏꯃꯥꯟꯅꯕꯁꯤꯡ ꯍꯥꯏꯗꯤ ꯑꯩꯈꯣꯏꯒꯤ ꯀ꯭ꯂꯥꯁꯃꯦꯠꯁꯤꯡ ꯃꯌꯥꯝ ꯑꯃ ꯌꯥꯎꯈꯤ ꯑꯩꯈꯣꯏ ꯃꯌꯥꯝ ꯑꯗꯨ ꯌꯥꯝꯅ ꯋꯥꯔꯤ ꯁꯥꯟꯅꯔꯒ ꯌꯥꯝ ꯅꯨꯡꯉꯥꯏꯅ ꯆꯦꯜꯂꯛꯏ